ꯑꯩꯅ ꯏꯁꯀꯤꯝ ꯃꯌꯥꯝ ꯑꯃ ꯀꯥꯟꯅꯕ ꯏꯁꯀꯤꯝꯁꯤꯡꯒꯤ ꯃꯔꯝꯗ ꯀꯥꯟꯅꯕ ꯈꯪꯈ꯭ꯔꯦ ꯃꯗꯨꯗꯤ ꯍꯛꯁꯦꯜꯒꯤ ꯏꯁꯀꯤꯝ ꯍꯛꯁꯦꯜꯒꯤ ꯇꯦꯡꯕꯥꯡ ꯍꯥꯏꯕ ꯏꯁꯀꯤꯝ ꯑꯁꯤ ꯌꯥꯝꯅ ꯀꯥꯟꯅꯕ ꯏꯁꯀꯤꯝ ꯑꯃ ꯑꯣꯏ ꯑꯩꯈꯣꯏ ꯏꯃꯨꯡꯗꯐꯥꯎ ꯁꯤꯒꯤ ꯏꯁꯀꯤꯝ ꯑꯁꯤ ꯁꯤꯖꯤꯟꯅꯗꯨꯅ ꯑꯐꯕ ꯏꯁꯀꯤꯝ ꯑꯃ ꯑꯣꯏꯍꯜꯂꯦ